ꯁꯤ ꯄꯣꯔꯣꯝꯄꯥꯠꯇ ꯗꯨꯀꯥꯟ ꯐꯝꯕꯗꯨꯔꯣ ꯑꯗꯣ ꯃꯥꯏꯔꯦꯟ ꯈꯣꯡꯗ꯭ꯔꯨꯝ ꯑꯗꯒꯤ ꯍꯋꯥꯏ ꯑꯁꯥꯡꯕꯤ ꯀꯩꯀꯩꯁꯨ ꯂꯣꯏ ꯊꯝꯕ꯭ꯔꯣ ꯎꯝ ꯃꯥꯏꯔꯦꯟꯁꯨ ꯈꯔ ꯈꯔ ꯆꯥꯎꯕꯗꯨ ꯀꯌꯥ ꯀꯌꯥꯒꯗꯤ ꯆꯤꯡꯉꯤ ꯈꯣꯡꯗ꯭ꯔꯨꯝꯅ ꯀꯌꯥ ꯄꯤꯔꯤꯖꯥꯠꯅꯣ ꯎꯝ ꯑꯗꯒꯤ ꯍꯧꯖꯤꯛ ꯀꯣꯕꯤꯒꯨꯝꯕꯁꯤ ꯀꯌꯥ ꯀꯦ ꯖꯤ ꯑꯅꯤ ꯃꯈꯥꯏ ꯑꯍꯨꯝ ꯇꯥꯕꯁꯤꯡꯁꯤ ꯀꯌꯥꯒꯗꯤ ꯆꯤꯡꯉꯤ ꯗꯨꯀꯥꯟ ꯄꯨꯡ ꯀꯌꯥꯗꯒꯤ ꯍꯥꯡꯕꯖꯥꯠꯅꯣ ꯑꯣ ꯑꯗꯨꯗꯤ ꯍꯌꯦꯡ ꯂꯥꯛꯑꯝꯂꯥꯏꯗ ꯐꯣꯟ ꯇꯧꯖꯔꯒꯦ ꯐꯔꯦ ꯐꯔꯦ ꯊꯝꯃꯒꯦ